ꯑꯩꯒꯤ ꯄꯥꯝꯖꯕ ꯍꯥꯏꯔꯒꯗꯤ ꯑꯩꯗꯤ ꯆꯦ ꯀꯣꯂꯣꯝꯗ ꯆꯦꯗ ꯀꯣꯂꯣꯝ ꯏꯕ ꯈꯣꯠꯄ ꯑꯁꯤꯅ ꯍꯦꯟꯅ ꯄꯥꯝꯖꯩ ꯀꯣꯂꯣꯝꯅ ꯑꯗꯨꯒ ꯂꯦꯞꯇꯣꯞꯀꯨꯝꯕꯗ ꯑꯩꯅ ꯃꯦꯠꯄ ꯈꯣꯠꯄ ꯁꯥꯟꯅꯕ ꯏꯕ ꯈꯣꯠꯄꯗꯨꯗꯤ ꯑꯩ ꯄꯥꯝꯖꯗꯦ